ꯑꯩꯅ ꯀ꯭ꯔꯤꯝ ꯑꯃꯈꯛ ꯂꯧꯕꯅꯦ ꯃꯗꯨꯒꯤ ꯀ꯭ꯔꯤꯝꯗꯣ ꯑꯩꯉꯣꯟꯗ ꯃꯥꯏꯗ ꯑꯣꯏꯂꯤ ꯑꯣꯏꯕ ꯍꯦꯟꯒꯠꯇꯅ ꯎꯔꯤꯡ ꯌꯥꯝꯅ ꯊꯣꯛꯄꯗꯒꯤ ꯅꯣꯡ ꯅꯤꯅꯤ ꯁꯤꯖꯤꯟꯅꯔꯝꯃꯒ ꯑꯗꯨꯝ ꯏꯃꯥꯟꯅꯕꯤꯗ ꯄꯤꯊꯣꯛꯈ꯭ꯔꯦ